ꯁꯣꯝ ꯅꯤꯔꯃꯂꯥ ꯑꯣꯏꯕꯤꯔꯕ꯭ꯔꯥ ꯑꯩ ꯁꯣꯝꯒꯤ ꯑꯩ ꯁꯣꯝꯒꯤ ꯄ꯭ꯔꯤꯟꯁꯤꯄꯥꯜꯅꯦ ꯑꯗꯣ ꯁꯣꯝꯒꯤ ꯀ꯭ꯂꯥꯁ ꯌꯥꯝꯅ ꯂꯥꯡꯉꯤ ꯑꯗꯨꯒ ꯏꯁꯇꯥꯐꯁꯤꯡꯅ ꯍꯥꯏꯕ ꯑꯣꯖꯥꯁꯤꯡꯅ ꯍꯥꯏꯕꯗꯁꯨ ꯌꯥꯝꯅ ꯂꯥꯡꯉꯤ ꯑꯗꯨꯒ ꯑꯩ ꯏꯁꯥꯃꯛ ꯆꯠꯂ ꯍꯪꯉꯨ ꯃꯇꯝꯁꯤꯗꯁꯨ ꯌꯥꯝꯅ ꯂꯥꯡꯉꯤ ꯑꯗꯨ ꯁꯣꯝ ꯀꯃꯥꯏꯅ ꯇꯧꯕꯤꯔꯤꯅꯣ ꯑꯣ ꯑꯗꯨꯃꯥꯏꯅ ꯑꯣꯏꯔꯕ ꯇꯥꯔꯕꯨꯗꯤ ꯑꯩ ꯑꯦꯛꯁꯟ ꯊꯨꯅ ꯑꯦꯛꯁꯟ ꯂꯧꯈꯠꯀꯦ ꯑꯗꯨꯒ ꯏꯁꯇꯥꯐ ꯃꯤꯇꯤꯡꯁꯨ ꯀꯧꯒꯦ ꯑꯩ ꯑꯗꯨꯒꯤꯁꯨ ꯃꯊꯛꯇ ꯑꯩ ꯍꯥꯏꯗꯤ ꯃꯥꯒꯤ ꯅꯝꯕꯔ ꯂꯥꯡꯉꯤꯕ ꯃꯤꯗꯨꯒꯤ ꯐꯣꯟ ꯅꯝꯕꯔ ꯑꯦꯗ꯭ꯔꯦꯁ ꯃꯤꯡ ꯔꯣꯜ ꯅꯝꯕꯔ ꯏꯔꯒ ꯄꯤꯈꯠꯄꯤꯔꯛꯑꯣ ꯑꯩ ꯁꯣꯝꯗ ꯑꯦꯛꯁꯟ ꯂꯧꯅꯉꯥꯏ ꯇꯧꯖꯒꯦ ꯑꯗꯨꯒ ꯃꯃꯥ ꯃꯄꯥ ꯍꯥꯏꯗꯤ ꯄꯦꯔꯦꯟꯁ ꯀꯧꯔꯒꯁꯨ ꯑꯩ ꯋꯥꯔꯤ ꯁꯥꯟꯅꯖꯒꯦ ꯑꯗꯨꯒ ꯍꯟꯗꯛ ꯂꯥꯛꯀꯗꯧꯔꯤꯕ ꯀꯃꯤꯡ ꯁꯇꯔꯗꯦꯒꯤ ꯏꯁꯇꯥꯐ ꯃꯤꯇꯤꯡꯁꯤꯗꯁꯨ ꯁꯣꯝꯅ ꯑꯗꯨꯒꯤ ꯋꯥꯗꯣ ꯑꯗꯨꯝ ꯍꯥꯏꯕꯤꯔꯛꯑꯣ ꯍꯥꯏꯕꯗꯤ ꯑꯗꯨ ꯂꯧꯈꯠꯂꯒ ꯄꯦꯔꯦꯟꯁꯉꯩ ꯀꯧꯔꯒ ꯑꯩꯈꯣꯏꯅ ꯍꯥꯏꯗꯤ ꯃꯣꯏꯒꯤ ꯃꯆꯥꯁꯤꯡꯁꯦ ꯂꯥꯡꯉꯦ ꯑꯣꯖꯥꯅ ꯍꯥꯏꯕꯁꯨ ꯌꯥꯗ꯭ꯔꯦ ꯈꯣꯠꯇ꯭ꯔꯦ ꯍꯥꯕꯁꯦ ꯈꯪꯍꯟ ꯈꯪꯍꯟꯅꯤꯡꯉꯦ ꯑꯩ ꯑꯗꯨꯒꯤ ꯍꯣꯏ ꯔꯣꯜ ꯅꯝꯕꯔ ꯐꯣꯟ ꯅꯝꯕꯔꯗꯣ ꯑꯇꯣꯞꯄ ꯄ꯭ꯔꯣꯕ꯭ꯂꯦꯝ ꯀꯩꯀꯩ ꯂꯩꯕ ꯌꯥꯎꯕꯒꯦ ꯑꯗꯨꯗꯤ ꯑꯗꯨꯗꯤ ꯍꯥꯏꯗꯤ ꯑꯦꯛꯖꯥꯝ ꯂꯣꯏꯈ꯭ꯔꯒ ꯃꯇꯨꯡ ꯍꯥꯏꯗꯤ ꯑꯦꯛꯖꯥꯝ ꯊꯥꯗ꯭ꯔꯤꯉꯩꯗꯗꯤ ꯅꯨꯡꯉꯥꯏꯇꯦ ꯂꯣꯏꯔꯕ ꯃꯇꯨꯡ ꯁꯤꯒꯨꯝꯕ ꯍꯥꯏꯗꯤ ꯁꯤꯒꯨꯝꯕꯗ ꯌꯦꯡꯉꯁꯦ ꯍꯥꯏꯗꯤ ꯑꯉꯥꯡꯁꯤꯡꯒꯤꯗꯤ ꯍꯧꯖꯤꯛ ꯂꯣꯏꯔꯕꯅꯤꯅ ꯑꯉꯥꯡꯁꯤꯡꯒꯤ ꯍꯣꯏ ꯑꯉꯥꯡꯁꯤꯡꯒꯤ ꯆꯠꯍꯟꯈ꯭ꯔꯒ ꯃꯣꯏ ꯑꯍꯟ ꯈꯔ ꯑꯣꯏꯔꯞ ꯍꯥꯏꯗꯤ ꯁꯨꯝ ꯁꯦꯅꯤꯌꯔ ꯀꯥꯡꯒꯨꯁꯤꯒꯤꯅ ꯑꯃꯨꯛ ꯁꯨꯝ ꯑꯦꯛꯖꯥꯝ ꯂꯣꯏꯔꯕ ꯑꯦꯛꯖꯥꯝꯒꯤ ꯇꯦꯟꯁꯟ ꯂꯣꯏꯔꯕ ꯃꯇꯨꯡꯁꯤꯗ ꯐꯗꯨꯝ ꯏꯪꯅ ꯑꯇꯣꯞꯄ ꯃꯐꯝ ꯍꯥꯏꯗꯤ ꯑꯣꯖꯥ ꯃꯌꯥꯝꯒ ꯑꯗꯨꯝ ꯆꯠꯂꯁꯨ ꯌꯥꯒꯗ꯭ꯔꯥ ꯑꯗꯨꯝ ꯌꯥꯅꯤ ꯑꯗꯨꯝ ꯍꯥꯏꯗꯤ ꯑꯇꯣꯞꯄ ꯀ꯭ꯂꯥꯁ ꯁꯨꯝ ꯍꯥꯏꯗꯤ ꯆꯣꯛꯅ ꯏꯕꯁꯤ ꯅꯨꯡꯉꯥꯏꯇꯦ ꯍꯥꯏꯅ ꯑꯗꯨꯝ ꯑꯇꯣꯞꯄ ꯇꯤꯆꯔ ꯍꯥꯏꯗꯤ ꯃꯌꯥꯝꯅꯁꯨ ꯇꯤꯆꯤꯡ ꯇꯤꯆꯤꯡ ꯇꯤꯆꯤꯡ ꯏꯁꯇꯥꯐ ꯃꯌꯥꯝꯅꯁꯨ ꯑꯗꯨꯝ ꯍꯥꯏꯔꯛꯑꯦ ꯑꯗꯣ ꯑꯗꯨꯝ ꯍꯣꯏ ꯁꯤꯟꯅꯉꯥꯏ ꯊꯨꯅ ꯑꯊꯨꯕꯤ ꯃꯇꯝꯗ ꯋꯥꯏꯠ ꯕꯣꯔꯠꯇ ꯍꯥꯏꯗꯤ ꯁꯤꯟꯅꯉꯥꯏ ꯑꯣꯏꯅ ꯇꯧꯖꯔꯛꯑꯒꯦ ꯑꯗꯨ ꯑꯇꯣꯞꯄ ꯄ꯭ꯔꯣꯕ꯭ꯂꯦꯝ ꯂꯩꯇ꯭ꯔꯃꯤꯅ ꯑꯗꯨꯝ ꯊꯝꯃꯒꯦ